ꯑꯩꯒꯤ ꯌꯨꯝꯗ ꯑꯩꯅ ꯂꯣꯏꯖꯕ ꯁꯥ ꯍꯥꯏꯔꯒꯗꯤ ꯍꯨꯏ ꯂꯣꯏꯖꯩ ꯑꯩꯅ ꯍꯨꯏꯁꯤ ꯄꯥꯝꯂꯤꯁꯤꯅ ꯀꯔꯤꯒꯤꯅꯣ ꯍꯥꯏꯔꯛꯄ ꯃꯇꯝꯁꯤꯗ ꯈ꯭ꯋꯥꯏꯗꯒꯤ ꯑꯣꯏꯅ ꯃꯔꯨꯞ ꯑꯣꯏꯕ ꯂꯣꯏꯅꯕ ꯅꯨꯡꯉꯥꯏꯕ ꯅꯨꯡꯁꯤꯖꯕ ꯄꯣꯛꯄꯁꯤ ꯍꯨꯏꯅ ꯑꯣꯏ ꯃꯔꯝ ꯑꯗꯨꯅ ꯑꯩꯒꯤ ꯌꯨꯝꯗ ꯍꯨꯏ ꯂꯣꯏ